ꯑꯩꯅ ꯀꯣꯂꯦꯖ ꯀꯥꯔꯕ ꯃꯇꯝꯗ ꯑꯩꯈꯣꯏ ꯏꯟꯁꯇꯤꯇ꯭ꯌꯨꯠꯀꯤ ꯑꯣꯏꯅ ꯑꯩꯈꯣꯏꯒꯤ ꯏꯟꯗꯤꯌꯥ ꯏꯁꯇꯗꯤ ꯇꯨꯔ ꯑꯃ ꯆꯠꯈꯤ ꯑꯩꯅ ꯑꯍꯥꯟꯕ ꯏꯁꯇꯗꯤ ꯇꯨꯔ ꯆꯠꯄꯁꯦ ꯀꯣꯜꯀꯇꯥ ꯀꯣꯜꯀꯇꯥ ꯆꯠꯈꯤ ꯀꯣꯜꯀꯇꯥꯗ ꯆꯠꯂꯒ ꯑꯗꯨꯗ ꯂꯩꯕ ꯃꯣꯏꯒꯤ ꯖꯨꯠꯀꯤ ꯇꯦꯛꯁꯇꯥꯏꯜ ꯃꯤꯜꯁꯤꯡꯒꯤ ꯌꯦꯡꯉꯛꯑꯦ ꯌꯦꯡꯈꯤ ꯑꯗꯨꯗꯩ ꯀꯣꯜꯀꯇꯥꯗꯒꯤ ꯂꯣꯏꯔꯒ ꯑꯃꯨꯛ ꯃꯊꯪꯗ ꯑꯩꯈꯣꯏ ꯏꯟꯁꯇꯤꯇ꯭ꯌꯨꯠꯀꯤ ꯍꯦꯠ

ꯕꯦꯡꯒꯂꯣꯔꯗ ꯑꯃꯨꯛ ꯆꯠꯈꯤ ꯑꯗꯒꯤ ꯕꯦꯡꯒꯂꯣꯔꯗꯒꯤ ꯑꯃꯨꯛ ꯒꯋꯥ ꯒꯋꯥ ꯆꯠꯂꯦ ꯒꯋꯥ ꯆꯠꯂꯒ ꯒꯋꯥꯗꯨꯗ ꯖꯍꯥꯖ ꯇꯣꯡꯕ ꯑꯗꯒꯤ ꯁꯤ ꯕꯤꯁ ꯌꯦꯡꯕ ꯈꯣꯠꯄ ꯃꯌꯥꯝ ꯑꯃꯁꯨ ꯆꯠꯂꯦ ꯑꯗꯨꯗꯒꯤ ꯒꯋꯥꯗꯒꯤ ꯍꯜꯂꯛꯑꯒ ꯑꯃꯨꯛ ꯔꯥꯖꯁꯊꯥꯟ ꯔꯥꯖꯁꯊꯥꯟꯗ ꯑꯃꯨꯛ ꯆꯠꯈꯤ ꯑꯗꯩ ꯔꯥꯖꯁꯊꯥꯟꯗꯒꯤ ꯍꯜꯂꯛꯂꯒ ꯑꯃꯨꯛ ꯀꯩꯅꯣꯗ ꯑꯃꯨꯛ ꯑꯍꯃꯦꯗꯕꯥꯠ ꯒꯨꯖꯔꯥꯠꯇ ꯑꯃꯨꯛ ꯆꯠꯂꯦ ꯒꯨꯖꯔꯥꯠꯇꯒꯤ ꯗꯦꯜꯂꯤ ꯗꯦꯜꯂꯤꯗꯒꯤ ꯑꯃꯨꯛ ꯑꯁꯥꯝ ꯒꯨꯍꯥꯇꯤꯗ ꯍꯜꯂꯛꯈꯤ